ꯑꯩꯒꯤ ꯏꯁꯥꯒꯤ ꯄꯨꯟꯁꯤꯗ ꯊꯦꯡꯅꯈꯤꯕ ꯈ꯭ꯋꯥꯏꯗꯒꯤ ꯐꯖꯕ ꯄꯨꯛꯅꯤꯡ ꯍꯨꯕ ꯉꯝꯈꯤꯕ ꯍꯥꯏꯀꯤꯡ ꯑꯃ ꯍꯥꯏ ꯇꯥꯔꯒꯗꯤ ꯑꯩꯈꯣꯏꯅ ꯁꯤꯔꯣꯏ ꯂꯤꯂꯤ ꯆꯠꯄ ꯁꯤꯔꯣꯏ ꯍꯤꯜꯁ ꯀꯥꯕꯁꯦ ꯁꯤ ꯑꯩ ꯈ꯭ꯋꯥꯏꯗꯒꯤ ꯇꯁꯦꯡꯅ ꯏꯁꯥꯅ ꯄꯥꯝꯖꯈꯤꯕ ꯍꯥꯏꯀꯤꯡ ꯃꯈꯜ ꯑꯃ ꯑꯣꯏꯈꯤ ꯃꯔꯝꯗꯤ ꯇꯁꯦꯡꯅ ꯋꯥ ꯇꯥꯔꯒꯁꯨ ꯂꯝꯕꯤꯗꯣ ꯌꯥꯝꯅ ꯁꯥꯡꯉꯦ ꯍꯥꯏꯗꯤ ꯎꯈ꯭ꯔꯨꯜ ꯎꯈ꯭ꯔꯨꯜꯗꯒꯤ ꯂꯥꯛꯄ ꯀꯥꯟꯗꯁꯨ ꯇꯁꯦꯡꯅ ꯁꯤꯔꯣꯏ ꯍꯤꯜꯁ ꯌꯧꯕ ꯀꯥꯟꯗ ꯃꯇꯝ ꯌꯥꯝꯅ ꯆꯪꯉꯤ ꯑꯗꯨꯗꯨꯒ ꯀꯥꯈꯠꯂꯛꯄ ꯀꯥꯟꯗꯁꯨ ꯇꯁꯦꯡꯅ ꯋꯥꯏ ꯑꯗꯨ ꯑꯣꯏ ꯇꯥꯔꯒꯁꯨ ꯃꯊꯛ ꯌꯧꯔꯕ ꯀꯥꯟꯗ ꯑꯩꯅ ꯐꯪꯈꯤꯕ ꯍꯥꯏꯗꯤ ꯏꯁꯥꯒꯤ ꯑꯣꯏꯕ ꯄꯥꯝꯖꯕ ꯄ꯭ꯂꯦꯖꯔꯁꯇꯣ ꯍꯥꯏꯗꯤ ꯃꯊꯛ ꯌꯧꯔ ꯀꯥꯟꯗ ꯐꯪꯉꯤ ꯇꯁꯦꯡꯅ ꯍꯥꯏꯀꯥꯟꯗ ꯁꯤꯔꯣꯏ ꯂꯤꯂꯤ ꯈꯛꯇ ꯎꯕ ꯅꯠꯇꯕꯤꯗ ꯍꯥꯏꯗꯤ ꯄꯨꯜꯂꯞ ꯌꯦꯡꯊꯣꯛꯈꯤꯕ ꯇꯥꯝꯅ ꯁꯟꯇꯣꯛꯈꯤꯕ ꯇꯝꯄꯥꯛꯀꯤ ꯃꯐꯝꯁꯤꯡ ꯑꯗꯨ ꯌꯦꯡꯕ ꯀꯥꯟꯗ ꯏꯁꯥꯗ ꯃꯤꯠ ꯌꯥꯝꯅ ꯍꯨꯕ ꯌꯥꯝꯅ ꯐꯖꯕ ꯄꯥꯝꯖꯕ ꯑꯣꯏ ꯇꯁꯦꯡꯅ ꯍꯥꯏꯔꯀꯥꯟꯗ ꯑꯗꯨ ꯎꯕ ꯀꯥꯟꯗ ꯅꯨꯃꯤꯠ ꯇꯥꯕ ꯑꯣꯔ ꯅꯨꯃꯤꯠ ꯊꯣꯛꯂꯛꯄ ꯎꯈꯤꯕꯗꯤ ꯂꯩꯇꯦ ꯕꯠ ꯑꯗꯨ ꯑꯣꯏ ꯇꯥꯔꯒꯁꯨ ꯌꯦꯡꯕ ꯀꯥꯟꯗꯗꯤ ꯁꯤꯔꯣꯏ ꯂꯤꯂꯤꯁꯈꯛ ꯌꯦꯡꯕ ꯀꯥꯟꯗ ꯑꯩ ꯇꯁꯦꯡꯅ ꯄꯨꯛꯅꯤꯡ ꯄꯦꯟꯈꯤꯕ ꯑꯃ ꯑꯣꯏ